ꯑꯩꯈꯣꯏꯅ ꯑꯩꯈꯣꯏꯒꯤ ꯇ꯭ꯔꯦꯗꯤꯁꯅꯦꯜ ꯏꯁꯇꯣꯛꯇ ꯊꯝꯕꯤꯕ ꯁꯥꯒꯨꯝꯕꯁꯨ ꯑꯩꯈꯣꯏꯒꯤꯗꯃꯛꯇ ꯌꯥꯝ ꯀꯥꯟꯅꯕ ꯂꯩꯌꯦ ꯃꯔꯝꯗꯤ ꯑꯩꯈꯣꯏꯒꯤ ꯏꯁꯇꯣꯛ ꯇꯧꯔꯒꯗꯤ ꯑꯩꯈꯣꯏꯅ ꯂꯥꯏꯐ ꯏꯁꯇꯣꯛ ꯇꯧꯔꯕꯗꯤ ꯐꯖꯅ ꯊꯝꯕꯤꯔꯒ ꯑꯩꯈꯣꯏꯅ ꯑꯗꯨꯒꯤ ꯌꯣꯜꯂꯒ ꯑꯗꯨ ꯑꯩꯈꯣꯏꯒꯤ ꯄꯩꯁꯥ ꯏꯟꯀꯝꯁꯤ ꯊꯣꯛꯏ ꯍꯥꯏꯅ ꯈꯟꯖꯩ